ꯂꯥꯏꯅꯤꯡ ꯂꯥꯏꯁꯣꯟꯒꯤ ꯆꯠꯅꯕꯤꯗ ꯑꯩꯈꯣꯏꯅ ꯃꯥꯏꯀ꯭ꯔꯣꯐꯣꯟ ꯃꯥꯏꯛ ꯁꯤꯖꯤꯟꯅꯕ ꯑꯁꯤ ꯏꯅꯣꯕꯦꯁꯟꯒꯤ ꯇꯦꯛꯅꯣꯂꯣꯖꯤꯒꯤ ꯈꯨꯗꯣꯡ ꯆꯥꯕ ꯐꯪꯕ ꯑꯃꯅꯤ ꯑꯩꯈꯣꯏꯅ ꯂꯥꯏ ꯍꯥꯔꯥꯎꯕ ꯃꯇꯝꯗ ꯃꯥꯌꯦꯞ ꯄꯥꯜꯂꯤ ꯁ꯭ꯄꯤꯀꯔꯁꯤꯡ ꯁꯤꯖꯤꯟꯅꯩ ꯃꯁꯤ ꯏꯅꯣꯕꯦꯁꯟꯒꯤ ꯈꯨꯗꯣꯡ ꯆꯥꯕ ꯐꯪꯕꯅꯤ ꯍꯥꯏꯅ ꯈꯜꯂꯤ ꯐꯪꯁꯨ ꯐꯪꯕꯅꯤ ꯄꯣꯠꯁꯤꯡ ꯑꯁꯤ ꯁꯤꯖꯤꯟꯅꯕꯅ ꯑꯩꯈꯣꯏꯅ ꯄꯥꯡꯊꯣꯛꯂꯤꯕ ꯀꯨꯝꯍꯩ ꯍꯥꯔꯥꯎ ꯀꯨꯝꯍꯩ ꯂꯥꯏ ꯍꯥꯔꯥꯎꯕ ꯊꯥꯕꯜ ꯆꯣꯡꯕ ꯂꯥꯏ ꯍꯥꯔꯥꯎꯕ ꯂꯥꯏꯅꯤꯡ ꯂꯥꯏꯁꯣꯟꯒꯤ ꯊꯕꯛ ꯃꯌꯥꯝ ꯑꯁꯤ ꯃꯄꯨꯡ ꯐꯥꯍꯜꯂꯤ